ꯃꯇꯝꯗ ꯃꯩ ꯂꯥꯛꯇꯕ ꯌꯥꯎꯋꯦ ꯀꯥꯂꯦꯟꯗ ꯀꯥꯂꯦꯟ ꯊꯥꯗ ꯁꯥꯈ꯭ꯔꯀꯥꯟꯗꯨꯗ ꯃꯩ ꯂꯥꯛꯇ꯭ꯔꯗꯤ ꯌꯥꯝꯅ ꯑꯋꯥꯕ ꯈꯨꯗꯣꯡꯊꯤꯕ ꯅꯪꯉꯤ ꯅꯤꯡꯊꯝꯊꯥꯗꯁꯨ ꯃꯤ ꯃꯩ ꯇꯤꯛꯄꯅ ꯇꯤꯛꯑꯦ ꯅꯠꯇꯕ ꯍꯤꯠꯇꯔ ꯌꯥꯏꯕ ꯈꯣꯠꯄ ꯇꯧꯕ ꯃꯇꯝ ꯑꯗꯒꯤꯗꯤ ꯃꯩꯅ ꯑꯣꯏꯕ ꯆꯪꯕ ꯄꯣꯠꯆꯩ ꯂꯩꯔꯤꯁꯤꯡꯗ ꯁꯤꯖꯤꯟꯅꯔꯕ ꯃꯇꯝꯗ ꯃꯩ ꯂꯥꯛꯇ꯭ꯔꯒꯗꯤ ꯌꯥꯝꯅ ꯑꯋꯥꯕ ꯈꯨꯗꯣꯡꯊꯤꯕ ꯌꯥꯝ ꯅꯪꯉꯤ